ꯑꯩꯒꯤ ꯅꯣꯡꯃꯒꯤ ꯗꯥꯏꯠ ꯑꯍꯥꯟꯕꯗ ꯏꯁꯤꯡ ꯐꯖꯅ ꯊꯛꯏ ꯏꯁꯤꯡ ꯑꯁꯤꯅ ꯑꯩꯈꯣꯏꯗ ꯀꯥꯟꯅꯕ ꯀꯌꯥ ꯄꯤ ꯑꯗꯨꯒ ꯄ꯭ꯔꯣꯇꯤꯟ ꯋꯥꯡꯅ ꯌꯥꯎꯕ ꯆꯤꯟꯖꯥꯛ ꯍꯥꯏꯕꯗꯤ ꯕ꯭ꯔꯥꯎꯟ ꯔꯥꯏꯁ ꯀꯨꯝꯕ ꯕꯅꯥꯅꯥ ꯏꯛꯀꯨꯝꯕ ꯑꯣꯠꯁ ꯅꯠ ꯌꯣꯛꯀꯠ ꯑꯁꯤꯅꯆꯤꯡꯕ ꯆꯥꯏ ꯑꯗꯨꯒ ꯀꯥꯔꯕꯣꯍꯥꯏꯗ꯭ꯔꯦꯠ ꯋꯥꯡꯅ ꯂꯩꯕ ꯆꯤꯟꯖꯥꯛ ꯁꯨ ꯆꯥꯏ ꯕꯦꯂꯦꯟꯁ ꯗꯥꯏꯠ ꯑꯃꯅ ꯍꯛꯆꯥꯡ ꯐꯅ ꯂꯩꯕꯗ ꯀꯔꯝꯅ ꯃꯇꯦꯡ ꯄꯥꯡꯕꯒꯦ ꯍꯥꯏꯕꯗꯤ ꯑꯅꯥ ꯑꯌꯦꯛ ꯌꯥꯎꯗꯅ ꯅꯨꯡꯉꯥꯏꯅ ꯂꯩꯕꯗ ꯃꯇꯦꯡ ꯑꯣꯏ ꯑꯃꯁꯨꯡ ꯆꯥꯕꯗ ꯑꯣꯔꯒꯥꯟꯅꯤꯛꯁꯀꯤ ꯑꯣꯏꯕ ꯆꯤꯟꯖꯥꯛ ꯆꯥꯕ ꯑꯁꯤꯅ ꯑꯩꯈꯣꯏꯗ ꯀꯥꯟꯅꯕ ꯀꯌꯥ ꯄꯤ ꯑꯁꯦꯡꯕ ꯏꯁꯤꯡ ꯊꯛꯄ ꯋꯦꯠ ꯃꯦꯟꯇꯦꯟ ꯇꯧꯕꯗ ꯃꯇꯦꯡ ꯑꯣꯏ ꯑꯩꯈꯣꯏꯒꯤ ꯕꯣꯗꯤꯕꯨ ꯒ꯭ꯔꯣꯠ ꯑꯣꯏꯍꯜꯂꯤ ꯃꯁꯜꯁꯨ ꯒ꯭ꯔꯣꯠ ꯇꯧꯏ ꯑꯗꯨꯒ ꯏꯃꯨ ꯁꯤꯁꯇꯦꯝꯁꯨ ꯀꯜꯍꯜꯂꯤ ꯕꯦꯂꯦꯟꯁ ꯗꯥꯏꯠ ꯆꯥꯕ ꯑꯩꯈꯣꯏꯒꯤ ꯁ꯭ꯀꯤꯟꯁꯨ ꯑꯉꯥꯡ ꯑꯣꯏꯔꯒ ꯊꯝꯃꯤ ꯑꯗꯨꯗ ꯅꯠꯇꯅ ꯍꯛꯆꯥꯡꯁꯨ ꯐꯅ ꯂꯩꯕ ꯉꯝꯍꯜꯂꯤ ꯑꯅꯥ ꯑꯌꯦꯛ ꯀꯌꯥꯗꯒꯤ ꯉꯥꯛꯊꯣꯛꯍꯜꯂꯤ ꯑꯩꯈꯣꯏꯅ ꯑꯐꯕ ꯏꯟꯁꯥꯡ ꯅꯥꯄꯤ ꯆꯦꯡ ꯑꯃꯁꯨꯡ ꯑꯇꯩ ꯍꯋꯥꯏ ꯃꯔꯨꯁꯤꯡꯗꯤ ꯐꯪꯏ ꯑꯩꯈꯣꯏꯒꯤ ꯏꯪꯈꯣꯜꯗ ꯊꯥꯖꯕ ꯄꯣꯠ ꯆꯩ ꯃꯁꯤꯅ ꯑꯣꯔꯒꯥꯟꯅꯤꯛꯀꯤ ꯄꯣꯠ ꯆꯥꯕꯗ ꯃꯇꯦꯡ ꯀꯌꯥ ꯑꯃ ꯑꯣꯏ